ꯍꯥꯂꯣ ꯁꯤꯕꯨ ꯋꯥꯇꯔ ꯁꯞꯄ꯭ꯂꯥꯏꯒꯤ ꯀꯔꯤꯅꯣ ꯉꯁꯤꯁꯤ ꯏꯁꯤꯡꯁꯨ ꯊꯦꯡꯅꯁꯨ ꯊꯔꯛꯏ ꯑꯗꯨꯒ ꯏꯁꯤꯡꯁꯦ ꯑꯃꯣꯠꯄ ꯉꯥꯛꯇ ꯂꯥꯛꯏꯁꯤꯕꯣ

ꯑꯗꯣ ꯃꯇꯨꯡꯗꯗꯤ ꯁꯤꯒꯨꯝꯕꯁꯤ ꯇꯧꯍꯟꯕꯤꯔꯛꯀꯅꯨ ꯑꯩꯗꯤ ꯇꯦꯟꯀꯤꯗꯨꯁꯨ ꯐꯖꯅ ꯁꯦꯡꯗꯣꯛꯎꯕꯅꯤ ꯑꯗꯣ ꯑꯃꯨꯛꯀ ꯂꯣꯏꯅ ꯑꯃꯣꯠꯄ ꯉꯥꯛꯇ ꯑꯣꯏꯔꯦ ꯑ

ꯍꯣꯏ ꯍꯣꯏ ꯃꯇꯨꯡꯗꯤ ꯈꯔꯥ ꯌꯦꯡꯉꯒ ꯇꯧꯕꯤꯔꯛꯑꯣ